ꯑꯥ ꯍꯥꯎ ꯑꯧ ꯍꯟꯗꯛꯇꯤ ꯃꯔꯣꯏ ꯃꯄꯥꯡ ꯀꯔꯤ ꯀꯔꯤ ꯈꯔ ꯊꯥꯔꯦ ꯑꯗꯒꯤ ꯏꯟꯖꯥꯡ ꯅꯥꯄꯤꯒ ꯈꯔ ꯊꯥꯔꯦ ꯌꯥꯝ ꯌꯥꯝꯕꯗꯤ ꯅꯠꯇꯕ ꯍꯤꯡꯒꯣꯜꯗꯨ ꯌꯥꯝ ꯆꯥꯎꯕꯗꯤ ꯅꯠꯇꯕꯅꯤꯅ ꯑꯩꯈꯣꯏꯅ ꯂꯩꯔꯒ ꯈꯣꯠꯂꯒ ꯀꯩꯗꯧꯕꯒꯤ ꯃꯑꯣꯡꯁꯨ ꯈꯤꯇꯪ ꯃꯇꯦꯡ ꯄꯥꯡꯅꯤꯡꯉꯥꯏ ꯂꯩꯔꯒ ꯈꯣꯠꯂꯒ ꯀꯣ ꯑꯗꯨꯅꯁꯨ ꯃꯇꯦꯡ ꯃꯇꯦꯡ ꯈꯔ ꯑꯣꯏꯅꯉꯥꯏ ꯍꯥꯏꯗꯅ ꯈꯔ ꯊꯥꯖꯤꯜꯂꯦ ꯍꯤꯟꯖꯥꯡ ꯅꯥꯄꯤꯗꯩ ꯑꯣꯏꯔꯣ ꯃꯔꯣꯏ ꯃꯄꯥꯡꯗꯩ ꯑꯣꯏꯔꯣ ꯑꯥ ꯏꯟꯖꯥꯡ ꯑꯥ ꯑꯗꯨꯝ ꯈꯔ ꯊꯥꯔꯦ ꯍꯥꯟꯗꯛꯇꯤ ꯑꯗꯣ ꯎꯝ ꯑꯗꯨ ꯑꯣꯛꯊꯤꯒ ꯀꯩꯀꯥ ꯈꯔ ꯍꯥꯞꯆꯜꯂ ꯆꯥꯏꯁꯜꯂꯒꯀꯣ ꯂꯩꯄꯥꯛ ꯀꯥꯗꯨꯁꯨ ꯈꯤꯇꯪ ꯃꯐꯣꯟ ꯇꯥꯍꯜꯂꯒ ꯑꯗꯒꯤ ꯑꯣꯛꯊꯤ ꯀꯩꯀꯩ ꯑꯗꯒꯤ ꯀꯩꯅꯣꯒ ꯎꯠ ꯀꯩꯀꯥ ꯈꯔ ꯆꯥꯏꯁꯜꯂꯒ

ꯀꯩ ꯀꯩ ꯈꯔ ꯍꯦꯛ ꯐꯅꯉꯥꯏ ꯁꯦꯕꯥ ꯁꯦꯕꯤ ꯑꯗꯒꯤ ꯏꯁꯤꯡ ꯂꯥꯡ ꯆꯥꯏꯗꯅ ꯈꯣꯠꯇꯅ ꯈꯔ ꯇꯧꯕ ꯑꯣꯏꯇꯥꯔꯒꯗꯤ ꯑꯗꯨꯝ ꯐꯕꯅꯦ ꯈꯪꯗꯦ ꯑꯥ ꯀꯩꯅꯣꯗꯤ ꯍꯧꯖꯤꯛꯇꯤꯀꯣ ꯃꯔꯣꯏ ꯅꯥꯀꯨꯞꯄꯤꯒ ꯅꯥꯄꯥꯛꯄꯤꯒꯗꯣ ꯑꯗꯨꯗꯤ ꯐꯕꯗꯨ ꯀꯩꯁꯨ ꯅꯤꯡꯊꯝꯊꯥ ꯃꯇꯝꯗꯗꯤ ꯐꯕ ꯈꯤꯇꯪ ꯋꯥꯠꯄꯅꯦꯕꯀꯣ ꯃꯁꯥꯅ ꯑꯗꯨ ꯅꯠꯇꯕ ꯇꯤꯜꯍꯧꯒ ꯇꯤꯜꯍꯧ ꯃꯆꯥ ꯑꯗꯒꯤ ꯇꯤꯜꯍꯧ ꯑꯆꯧꯕ ꯑꯗꯩ ꯆꯅꯝ ꯍꯧꯖꯤꯛꯇꯤ ꯑꯗꯨꯝ ꯐꯕ ꯃꯇꯝꯅꯤꯗꯅꯀꯣ ꯅꯤꯡꯊꯝ ꯊꯥ ꯀꯩꯅꯣꯁꯤꯗ ꯃꯇꯝꯁꯤꯗ ꯑꯗꯨ ꯅꯠꯇꯕ ꯅꯥꯀꯨꯞꯄꯤ ꯅꯥꯄꯥꯛꯄꯤꯀꯥꯗꯤ ꯈꯔ ꯑꯗꯨꯝ ꯋꯥꯠꯄꯅꯦ ꯑꯗꯨꯅꯁꯨ ꯑꯣꯏꯔꯝꯕ ꯌꯥꯏꯌꯦ ꯑꯗꯨꯒ ꯑꯇꯩ ꯃꯈꯩꯗꯨꯗꯤ ꯑꯗꯨꯝ ꯑꯗꯨꯝ ꯐꯒꯠꯂꯛꯑꯦ ꯍꯥꯏꯇꯥꯔꯦ ꯌꯦꯟꯗꯦꯝꯗꯤ ꯎꯝ ꯑꯇꯣꯡꯕ ꯃꯐꯝꯗ ꯊꯥꯕꯀꯣ ꯀꯨꯠꯂꯗꯤꯀꯣ ꯏꯁꯤꯡ ꯆꯪꯕ ꯀꯩꯗꯧꯕ ꯑꯗꯨꯝ ꯅꯥꯏꯕꯅꯤꯅ ꯌꯦꯟꯗꯦꯝ ꯐꯕꯁꯨ ꯋꯥꯠꯂꯤ ꯐꯕꯁꯨ ꯋꯥꯠꯂꯦꯕꯀꯣ ꯑꯗꯨꯕ ꯈꯔ ꯇꯣꯡꯕ ꯃꯐꯝꯗꯣ ꯑꯗꯨꯗ ꯈꯔ ꯃꯥꯒꯤ ꯀꯥꯡꯈꯨꯜ ꯂꯥꯡ ꯀꯩꯀꯥꯗꯨ ꯈꯔ ꯐꯖꯅ ꯍꯟꯕꯤꯔꯒ ꯑꯗꯒꯤ ꯍꯥꯞꯅꯤꯡꯕ ꯀꯩꯀꯩ ꯈꯔ ꯍꯥꯞꯄꯒꯀꯣ ꯍꯥꯔ ꯑꯣꯏꯒꯗꯕ ꯄꯣꯠ ꯈꯔ ꯆꯥꯏꯁꯜꯂꯒ ꯑꯗꯨꯃꯥꯏꯅ ꯇꯧꯔꯒ ꯊꯥꯕ ꯑꯗꯣ ꯑꯇꯣꯡꯕ ꯃꯐꯝꯗ ꯊꯥꯔꯒꯗꯤꯀꯣ ꯑꯗꯨꯝ ꯌꯦꯟꯗꯦꯝꯗꯤ ꯐꯕꯅꯤ ꯑꯥ ꯏꯁꯤꯡ ꯂꯥꯡ ꯈꯔ ꯆꯥꯏꯔꯗꯤꯀꯣ ꯑꯗꯨꯝ ꯐꯕꯅꯦ ꯏꯁꯤꯡ ꯂꯥꯡ ꯈꯔ ꯆꯥꯏꯗꯅ ꯈꯣꯠꯇꯅ ꯇꯧꯔꯒ ꯈꯔ ꯁꯦꯕꯥ ꯁꯦꯕꯤꯗꯨ ꯈꯔ ꯊꯤꯟꯗꯅ ꯇꯧꯗꯅ ꯃꯈꯣꯡ ꯂꯥꯡ ꯈꯔ ꯁꯣꯝꯕꯤꯗꯅ ꯈꯣꯠꯇꯅ ꯇꯧꯔꯒꯀꯣ ꯏꯁꯤꯡ ꯂꯥꯡꯗꯨꯁꯨ ꯆꯥꯡ ꯅꯥꯏꯅ ꯈꯔ ꯑꯗꯨꯝ ꯆꯥꯏꯔ ꯈꯣꯠꯇꯅ ꯇꯧꯔꯗꯤ ꯑꯗꯨꯝ ꯐꯕꯅꯦ ꯑꯣ ꯑꯩꯈꯣꯏꯒꯤꯗꯤ ꯍꯧꯖꯤꯛ ꯑꯩꯈꯣꯏꯅ ꯊꯥꯕ ꯍꯥꯏꯕꯕꯨ ꯃꯔꯣꯏ ꯇꯤꯜꯍꯧ ꯆꯅꯝ ꯑꯗꯒꯤ ꯊꯥꯕꯤ ꯑꯗꯩ ꯀꯩꯀꯩ ꯑꯁꯤꯒꯨꯃꯕ ꯃꯌꯥꯝ ꯈꯥꯃꯦꯟ ꯑꯁꯤꯟꯕ ꯑꯗꯒꯤ ꯊꯕꯤ ꯍꯋꯥꯏꯃꯨꯕꯤ ꯀꯩꯀꯩ ꯑꯁꯤꯒꯨꯝꯕꯁꯦ ꯏꯟꯖꯥꯡ ꯅꯥꯄꯤ ꯁꯤ ꯍꯥꯏꯇꯥꯔꯦꯀꯣ ꯑꯂꯨꯒꯥꯡ ꯀꯩꯒꯥꯡ ꯊꯥꯏ ꯍꯪꯒꯥꯝ ꯁꯨꯃꯥꯏꯅ ꯍꯣꯏ ꯍꯣꯏ ꯍꯣꯏ ꯎꯝ ꯎꯝ